ꯑꯧ ꯃꯥꯅꯦ ꯃꯥꯅꯦ ꯑꯥ ꯑꯧ ꯑꯧ ꯑꯧ ꯑꯥ ꯑꯥ ꯌꯥꯅꯤ ꯌꯥꯅꯤ ꯉꯥꯁꯦ ꯍꯧꯖꯤꯛꯀꯤ ꯑꯣꯏꯅ ꯑꯩꯈꯣꯏꯁꯦ ꯔꯧꯒꯨꯝꯕ ꯀꯩꯅꯣ ꯅꯥꯄꯤ ꯆꯥꯕꯤꯒꯨꯝꯕ ꯄꯨꯛꯂꯥꯎꯕꯤꯒꯨꯝꯕꯀꯣ ꯁꯤꯒꯨꯝꯕꯕꯨꯗꯤ ꯂꯩꯔꯤꯌꯦ ꯑꯗꯨꯝ ꯌꯥꯝ ꯆꯥꯎꯋꯦ ꯀꯦ ꯖꯤ ꯌꯥꯝ ꯂꯨꯝ ꯂꯨꯝꯃꯦꯕ ꯑꯗꯨꯝ ꯀꯦ ꯖꯤ ꯑꯅꯤ ꯑꯍꯨꯝ ꯑꯅꯤ ꯑꯍꯨꯝ ꯆꯥꯡ ꯇꯥꯔꯦꯕ ꯉꯥ ꯑꯃꯗꯀꯣ ꯀꯦ ꯖꯤ ꯉꯥ ꯃꯣꯟ ꯀꯌꯥꯃꯨꯛ ꯂꯧꯕꯤꯒꯗꯕꯅꯣ ꯑꯥ ꯑꯥ ꯎꯝ ꯎꯝ ꯎꯝ ꯔꯧꯁꯦ ꯃꯣꯟꯗ ꯂꯨꯄꯥ ꯂꯤꯁꯤꯡ ꯅꯤꯄꯥꯟ ꯃꯥꯄꯟꯀꯣ

ꯅꯥꯄꯤ ꯆꯥꯕꯤꯁꯦ ꯈꯤꯇꯪ ꯇꯥꯏꯌꯦ ꯃꯣꯟꯗ ꯇꯔꯦꯠ ꯑꯗꯨꯃꯥꯏ ꯂꯥꯛꯀꯅꯤ ꯑꯇꯩꯁꯦ ꯍꯧꯖꯤꯛꯁꯦ ꯑꯇꯩꯁꯦ ꯀꯌꯥ ꯂꯩꯇꯕ ꯑꯩꯈꯣꯏꯅ ꯑꯇꯩ ꯂꯣꯏ ꯐꯥꯗꯣꯛꯈꯤꯕꯒꯤꯀꯣ ꯍꯧꯖꯤꯛ ꯅꯥꯄꯤ ꯆꯥꯕꯤꯒ ꯔꯧꯒ ꯄꯨꯛꯂꯥꯎꯕꯤꯒꯗꯤ ꯂꯩꯌꯦꯕ ꯄꯨꯛꯂꯥꯎꯕꯤꯗꯤ ꯃꯥꯗꯣ ꯀꯩꯅꯣꯒ ꯑꯗꯨꯝ ꯃꯥꯟꯅꯩ ꯅꯥꯄꯤ ꯆꯥꯕꯤꯒ ꯑꯗꯨꯝ ꯍꯥꯏꯔꯞ ꯃꯥꯟꯅꯩ ꯃꯥꯁꯨ ꯎꯝ

ꯍꯣꯏ ꯍꯣꯏ ꯍꯣꯏ ꯑꯩꯈꯣꯏꯁꯦ ꯑꯗꯨꯝ ꯃꯈꯟꯁꯦ ꯑꯅꯤꯅꯦꯕꯀꯣ ꯍꯥꯏꯗꯤ ꯇꯥꯃꯣ ꯍꯣꯏꯅ ꯉꯥ ꯑꯣꯏꯅ ꯍꯥꯞꯄꯤꯌꯣ ꯍꯥꯏꯔꯒꯅ ꯉꯥ ꯑꯣꯏꯅ ꯍꯥꯞꯄ ꯑꯗꯨ ꯅꯠꯇ꯭ꯔꯒꯅ ꯄꯩꯁꯥꯗ ꯈꯤꯇꯪ ꯌꯦꯡꯕꯤꯌꯣ ꯍꯥꯏꯔꯒꯅ ꯄꯩꯁꯥꯗ ꯈꯤꯇꯪ ꯌꯦꯡꯖꯕꯀꯣ ꯁꯨꯃꯥꯏꯅ ꯇꯧꯖꯩꯑꯕ

ꯄꯨꯛꯂꯥꯎꯕꯤꯒꯤꯗꯤ ꯃꯣꯟꯈꯥꯏꯗ ꯑꯝꯇꯪ ꯄꯥꯔꯛꯇ꯭ꯔꯗꯤ ꯈꯪꯗ꯭ꯔꯦꯅꯦ ꯑꯩ ꯑꯗꯨꯏꯅꯦ

ꯍꯣꯏ ꯉꯥꯗꯣ

ꯊꯝꯃꯣꯏ ꯁꯦꯡꯅ ꯑꯗꯨꯝ ꯍꯥꯏꯕꯤꯒꯦ ꯇꯥꯔꯤꯕ ꯀꯩꯅꯣꯗꯨꯗꯒꯤ ꯉꯥꯗꯨꯗꯒꯤꯀꯣ ꯌꯥꯝ ꯁꯦꯟꯁꯦ ꯀꯌꯥ ꯁꯨꯝ ꯂꯨꯄꯥ ꯂꯤꯁꯤꯡ ꯑꯃ ꯑꯃ ꯆꯥꯝꯃꯉꯥꯗꯤ ꯇꯥꯅꯩꯕ ꯑꯩꯈꯣꯏꯁꯦꯀꯣ ꯑꯗ ꯉꯥꯗ ꯑꯣꯏꯔꯒꯅ ꯉꯥꯗ ꯀꯦ ꯖꯤ ꯈꯔ ꯌꯦꯡꯉꯒ ꯍꯥꯞꯆꯕꯀꯣ ꯁꯨꯃꯥꯏꯅ ꯇꯧꯖꯕ

ꯉꯥ ꯄꯨꯂꯞꯅ ꯉꯥꯁꯦ ꯀꯦ ꯖꯤ ꯃꯔꯤ ꯑꯗꯥꯏ ꯂꯥꯛꯀꯗꯧꯕ ꯃꯥꯜꯂꯦ ꯑꯥ ꯃꯔꯤ ꯃꯈꯥꯏ ꯑꯗꯨꯃꯥꯏꯅ ꯂꯥꯛꯀꯅꯤ ꯑꯩꯈꯣꯏꯅ ꯄꯥꯖꯕꯗꯀꯣ ꯍꯣꯏ ꯍꯣꯏ ꯍꯣꯏ ꯌꯥꯅꯤ ꯑꯗꯨꯝ ꯑꯗꯨ ꯇꯧꯒꯗꯧꯕ ꯍꯥꯏꯗꯤ ꯗꯦꯚ ꯊꯣꯛꯀꯗꯧꯕ ꯀꯔꯃ ꯊꯣꯛꯀꯗꯧꯕꯗꯣ ꯑꯗꯨꯒꯤ ꯅꯣꯡꯃ ꯋꯥꯠꯂꯤꯀꯥꯟꯗꯗꯤ ꯍꯥꯏꯕꯤꯔꯛꯑꯣꯀꯣ ꯐꯖꯅ ꯍꯥꯏꯕꯗꯤ ꯀꯟꯐꯥꯔꯝ ꯇꯥꯕꯗꯣ ꯐꯖꯅ ꯑꯣꯏꯕꯤꯌꯣꯕ ꯍꯥꯏꯗꯤ ꯑꯩꯈꯣꯏꯁꯨ ꯅꯣꯡꯃ ꯋꯥꯠꯂꯤꯀꯥꯟꯗꯒꯤ ꯉꯥꯁꯦ ꯐꯥꯗꯅ ꯈꯣꯠꯇꯅ ꯇꯧꯔꯛꯀꯗꯣꯏꯅꯦꯕ ꯑꯃꯨꯛꯁꯨꯀꯣ ꯍꯥꯏꯗꯤ ꯑꯌꯨꯛꯇ ꯈꯨꯗꯛꯇꯗꯤ ꯀꯩꯅꯣꯇꯧ ꯌꯥꯗꯃꯤꯅꯀꯣ ꯑꯩꯈꯣꯏ ꯂꯥꯡꯖꯤꯜꯍꯧꯒꯗꯧꯅꯤꯅ ꯎꯝ ꯎꯝ ꯎꯝ ꯍꯣꯝ ꯗꯦꯂꯤꯕꯔꯤꯒꯤꯁꯦ ꯑꯩꯈꯣꯏꯒꯤꯁꯦ ꯀꯩꯅꯣꯗ ꯂꯨꯄꯥ ꯑꯇꯣꯞꯄ ꯂꯝ ꯆꯠꯄꯁꯦ ꯀꯩꯅꯣ ꯑꯩꯈꯣꯏ ꯌꯥꯝ ꯀꯟꯅꯗꯤ ꯗꯦꯂꯤꯕꯔꯤ ꯇꯧꯖꯗꯦꯕꯀꯣ ꯑꯩꯈꯣꯏ ꯇꯧꯖꯩꯁꯦ ꯑꯩꯈꯣꯏ ꯈꯨꯟ ꯈꯛꯇꯪꯗ ꯇꯧꯖꯩꯑꯕ ꯑꯇꯣꯞꯄ ꯈꯨꯟꯗꯗꯤ ꯆꯠꯂꯒ ꯇꯧꯖꯗꯦꯕ ꯑꯩꯈꯣꯏ ꯀꯩꯅꯣ ꯍꯥꯏꯗꯤ ꯈꯨꯗꯣꯡꯆꯥꯕ ꯂꯩꯖꯗꯕ ꯑꯩꯈꯣꯏꯗ ꯑꯃꯨꯛ

ꯍꯣꯏ ꯍꯣꯏ ꯑꯩ ꯑꯉꯥꯡꯉꯩꯗ ꯁꯤꯟꯅꯔꯒꯦꯅꯦ ꯑꯉꯥꯡꯉꯩ ꯁꯤꯟꯅꯔꯒ ꯇꯧꯖꯔꯒꯦꯅꯦ ꯍꯣꯏ ꯍꯣꯏ ꯍꯣꯏ ꯍꯣꯏ ꯎꯝ ꯎꯝ ꯎꯝ